ꯑꯥ ꯍꯥꯎ ꯑꯧ ꯑꯧ ꯇꯥꯔꯦ ꯇꯥꯔꯦ ꯀꯩꯅꯣꯅꯤ ꯑꯩꯁꯦ ꯑꯩꯁꯤ ꯃꯄꯥꯟꯗꯩ ꯂꯥꯛꯄꯀꯣ ꯕꯪꯂ꯭ꯒꯥꯗꯦꯁꯇꯩ ꯂꯥꯛꯄꯅꯦꯕꯀꯣ ꯑꯗꯣ ꯑꯩꯈꯣꯏꯒꯤ ꯏꯝꯐꯥꯜ ꯑꯦꯌꯔꯄꯣꯠꯇ ꯂꯩꯕꯤꯕ ꯅꯠꯇ꯭ꯔꯣ ꯑꯩꯈꯣꯏ ꯏꯅꯥꯎꯕꯣ ꯑꯣ ꯑꯗꯨ ꯅꯧꯅ ꯂꯥꯛꯄꯅꯤꯅ ꯑꯩꯈꯣꯏꯒꯤ ꯏꯟꯅꯔ ꯂꯥꯏꯟ ꯄꯔꯃꯤꯠ ꯁꯤꯁꯇꯦꯝ ꯑꯃꯗꯤ ꯆꯪꯒꯅꯤꯗꯅ ꯑꯗꯨ ꯑꯗꯨꯒꯤ ꯃꯇꯥꯡꯗꯨꯗ ꯑꯩꯈꯣꯏꯁꯦ ꯍꯌꯦꯡ ꯊꯣꯂꯛꯑꯗꯧꯅꯦꯕꯀꯣ

ꯑꯩꯈꯣꯏ ꯑꯗꯨꯝ ꯑꯦꯅꯤꯇꯥꯏꯝ ꯌꯥꯕ꯭ꯔꯥ ꯈꯣꯠꯕ꯭ꯔꯥ ꯑꯗꯨꯏ ꯃꯇꯥꯡꯗ ꯈꯤꯇꯪ ꯈꯪꯖꯅꯤꯡꯕ ꯎꯝ ꯑꯥ ꯎꯝ ꯀꯔꯤ ꯀꯔꯤꯗ ꯎꯝ ꯑꯥ ꯑꯥ ꯍꯣꯏ ꯍꯣꯏ

ꯍꯣꯏ ꯎꯝ ꯎꯝ

ꯎꯝ ꯎꯝ ꯍꯣꯏ ꯍꯣꯏ ꯎꯝ ꯎꯝ ꯑꯗꯣ ꯀꯩꯅꯣꯗꯤ ꯃꯇꯝꯗꯤ ꯀꯌꯥꯝꯃꯨꯛ ꯆꯪꯒꯅꯤ

ꯎꯝ ꯎꯝ ꯎꯝ

ꯑꯗꯨ ꯍꯣꯏ ꯍꯣꯏ ꯑꯗꯨꯗꯒꯤ ꯄꯣꯠꯇꯣ ꯑꯩꯈꯣꯏꯁꯨ ꯃꯇꯝ ꯈꯔ ꯀꯣ ꯊꯥ ꯑꯃꯗꯤ ꯂꯩꯗꯧꯅꯤꯅ ꯑꯗꯩ ꯏꯟꯅꯔ ꯂꯥꯏꯟ ꯄꯔꯃꯤꯠꯇꯨ ꯑꯗꯨꯝ ꯄꯔꯃꯤꯠꯁꯤ ꯄꯥꯏꯕ ꯃꯇꯝꯗꯨꯗ ꯃꯇꯝ ꯂꯩꯕ꯭ꯔꯥ ꯊꯥ ꯑꯃ ꯑꯗꯩ ꯆꯍꯤ ꯑꯃꯒꯤ ꯑꯗꯨꯝ ꯑꯗ ꯀꯔꯤ ꯃꯇꯝ ꯎꯝ ꯎꯝ ꯎꯝ ꯎꯝ ꯎꯝ ꯎꯝ

ꯎꯝ ꯎꯝ

ꯎꯝ

ꯑꯣ ꯎꯝ ꯍꯣꯏ ꯍꯣꯏ ꯎꯝ ꯎꯝ ꯑꯗꯨ ꯑꯗꯒꯤ ꯍꯌꯦꯡ ꯑꯗꯨꯝ ꯌꯧꯔꯛꯀꯥꯟꯗ ꯑꯩꯈꯣꯏꯅ ꯑꯥ ꯂꯝ ꯂꯥꯞꯅ ꯂꯥꯛꯄꯅꯤꯅ ꯈꯤꯇꯪ ꯑꯣꯖꯥꯅ ꯈꯤꯇꯪ ꯃꯇꯦꯡ ꯄꯥꯡꯕꯤꯔꯣ ꯑꯃ ꯑꯃ ꯑꯩꯈꯣꯏ ꯆꯪꯐꯝ ꯈꯣꯠꯐꯝ ꯑꯣꯏꯔꯣ ꯑꯃ ꯑꯣꯏꯔꯣ ꯑꯩꯈꯣꯏ ꯑꯗꯨꯝ ꯄꯥꯎ ꯐꯥꯎꯅꯁꯤ ꯑꯗꯨꯒ ꯈꯤꯇꯪ ꯃꯇꯦꯡ ꯈꯔ ꯄꯥꯡꯕꯤꯔꯣ

ꯎꯝ ꯎꯝ ꯎꯝ ꯑꯣ ꯐꯔꯦ ꯌꯥꯝ ꯅꯨꯡꯉꯥꯏꯔꯦ ꯌꯥꯝ ꯅꯨꯡꯉꯥꯏꯖꯔꯦ ꯍꯌꯦꯡ ꯑꯃꯨꯛ ꯊꯦꯡꯅꯔꯁꯤ ꯑꯗꯨꯒ ꯄꯥꯎ ꯐꯥꯎꯕꯤꯔꯛꯑꯣ ꯋꯥꯔꯤ ꯋꯇꯥꯏ ꯁꯥꯟꯅꯔꯒ ꯊꯝꯖꯔꯒꯦ ꯊꯝꯖꯔꯒꯦ ꯎꯝ